ꯑꯩꯒꯤ ꯊꯕꯛꯀꯨꯝꯕ ꯁꯨꯝ ꯍꯜꯂꯛꯀꯥꯟꯗꯀꯣ ꯑꯩ ꯑꯍꯥꯡꯕ ꯃꯇꯝꯗ ꯑꯗꯨꯝ ꯏꯁꯥꯁꯦ ꯍꯛꯆꯥꯡ ꯁꯥꯖꯦꯜ ꯑꯣꯏꯅ ꯑꯩꯅꯁꯨ ꯑꯉꯥꯡ ꯑꯣꯏꯔꯤꯉꯩꯗꯒꯤ ꯄꯥꯝꯖꯔꯛꯄ ꯑꯗꯨꯒ ꯍꯧꯖꯤꯛ ꯍꯧꯖꯤꯛꯁꯨ ꯑꯗꯨꯝ ꯏꯁꯥꯅ ꯀꯩꯅꯣ ꯄꯥꯝꯖꯕꯅꯤꯅ ꯑꯩ ꯐꯤ ꯀꯣꯟ ꯂꯩꯔꯒ ꯑꯩ ꯐꯤ ꯑꯗꯨꯝ ꯁꯥꯏ ꯑꯗꯨꯒ ꯐꯤ ꯁꯥꯕꯁꯦ ꯑꯩ ꯅꯍꯥꯋꯥꯏꯗꯒꯤ ꯑꯉꯥꯡ ꯑꯣꯏꯔꯤꯉꯩꯗꯒꯤ ꯄꯥꯝꯖꯕꯅꯤ ꯑꯗꯨꯒ ꯏꯁꯥꯅ ꯁꯥꯖꯔꯒ ꯏꯁꯥꯅ ꯁꯦꯠꯆꯕꯁꯨꯅꯁꯨ ꯍꯦꯟꯅꯁꯨ ꯄꯥꯝꯖꯕꯅꯤꯅ ꯕꯖꯥꯔꯒꯤ ꯀꯩꯒꯤ ꯐꯤ ꯁꯥꯕꯗꯣ ꯑꯗꯨꯒꯨꯝꯕꯗꯨꯗꯤ ꯑꯩꯅꯁꯨ ꯄꯥꯝꯖꯗꯦ ꯏꯁꯥꯅ ꯁꯥꯖꯔꯒꯗꯤ ꯐꯖꯍꯟꯅꯤꯡꯕ ꯑꯣꯏꯍꯟꯅꯤꯡꯉꯤꯕ ꯄꯣꯠꯇꯨꯗꯁꯨ ꯑꯣꯏꯍꯟꯕ ꯌꯥꯔꯦ ꯄꯥꯝꯖꯔꯤꯕ ꯃꯆꯨꯗꯨꯁꯨ ꯑꯗꯨꯝ ꯈꯟꯕ ꯌꯥꯔꯃꯤꯅ ꯑꯗꯨꯒꯨꯝꯕ ꯑꯍꯥꯡꯕ ꯃꯇꯝꯗ ꯑꯗꯨꯝ ꯑꯩ ꯐꯤ ꯁꯥꯕ ꯈꯣꯠꯄ ꯑꯗꯨꯃꯥꯏꯅ ꯑꯗꯨꯝ ꯇꯧꯔꯒ ꯑꯩ ꯑꯗꯨꯝ ꯂꯩ